ꯑꯩ ꯉꯁꯥꯏ ꯆꯤꯛꯀꯟ ꯆꯧ ꯑꯃꯒ ꯚꯤꯖꯤꯇꯦꯕꯜ ꯐ꯭ꯔꯥꯏ ꯔꯥꯏꯁ ꯑꯃꯒ ꯑꯣꯔꯗꯔ ꯇꯧꯈꯤꯕ ꯑꯗꯨꯅꯤ ꯑꯗꯣ ꯑꯩꯒꯤ ꯂꯥꯛꯃꯤꯟꯅꯔꯤꯕ ꯃꯔꯨꯞ ꯑꯁꯦ ꯆꯠꯇꯅꯤ ꯌꯥꯝꯅ ꯄꯥꯝꯕꯅꯤ ꯑꯗꯣ ꯃꯍꯥꯛꯀꯤ ꯑꯣꯏꯅ ꯑꯦꯛꯁꯇ꯭ꯔꯥ ꯇꯣꯡꯉꯥꯟꯅ ꯈꯔ ꯍꯥꯞꯄꯤꯌꯣ